ꯃꯩꯇꯩ ꯆꯠꯅꯕꯤꯒꯤ ꯇꯨꯡ ꯏꯟꯅ ꯑꯩꯈꯣꯏꯒꯤ ꯈꯨꯠ ꯁꯥ ꯍꯩꯕꯒꯤ ꯂꯝꯗ ꯃꯤꯅꯤ ꯅꯨꯄꯤꯁꯤꯡꯒꯤ ꯑꯣꯏꯕ ꯏꯟꯅꯐꯤ ꯑꯃꯗꯤ ꯐꯅꯦꯛ ꯃꯄꯥꯟ ꯅꯥꯏꯕ ꯑꯁꯤ ꯌꯥꯝꯅ ꯇꯣꯞ ꯇꯣꯞꯄ ꯃꯒꯨꯟ ꯑꯃ ꯂꯩ ꯑꯃꯗꯤ ꯃꯥꯂꯦꯝꯅ ꯄꯥꯝꯅꯔꯕ ꯄꯣꯠꯁꯛ ꯑꯃ ꯑꯣꯏꯔꯤ